ꯑꯩꯈꯣꯏꯒꯤ ꯏꯁꯇꯦꯠ ꯑꯁꯤꯒꯤ ꯑꯣꯏꯅ ꯂꯩꯔꯤꯕ ꯍꯥꯏꯕꯗꯤ ꯈꯨꯠꯁꯥ ꯍꯩꯕ ꯃꯤꯑꯣꯏ ꯀꯌꯥꯅ ꯃꯈꯟ ꯃꯈꯥ ꯀꯌꯥꯒꯤ ꯃꯈꯣꯏꯅ ꯉꯝꯖꯕ ꯀꯌꯥ ꯁꯥꯗꯨꯅ ꯄꯨꯊꯣꯛꯂꯤ ꯑꯃꯗꯤ ꯑꯩꯈꯣꯏꯒꯤ ꯀꯜꯆꯔꯒꯤ ꯑꯣꯏꯕ ꯅꯥꯠꯀꯤ ꯑꯣꯏꯕ ꯄꯣꯠꯆꯩ ꯀꯌꯥ ꯑꯃꯁꯨ ꯂꯩꯔꯤ ꯑꯁꯤꯒꯨꯝꯕ ꯑꯩꯈꯣꯏꯒꯤ ꯊꯥꯏꯅꯗꯒꯤ ꯂꯩꯔꯛꯂꯕ ꯑꯃꯗꯤ ꯑꯩꯈꯣꯏꯒꯤ ꯈꯨꯠꯁꯥ ꯍꯩꯕꯁꯤꯡ ꯑꯁꯤꯅ ꯄꯨꯊꯣꯛꯂꯤꯕ ꯄꯣꯠꯆꯩꯁꯤꯡ ꯑꯁꯤ ꯑꯩꯈꯣꯏꯅ ꯃꯁꯤꯒꯤꯗꯃꯛꯇ ꯇꯣꯉꯥꯟꯕ ꯐꯦꯁꯇꯤꯕꯦꯜ ꯑꯆꯧꯕ ꯀꯌꯥ ꯁꯤꯟꯗꯨꯅ ꯑꯩꯈꯣꯏꯒꯤꯗꯃꯛꯇ ꯇꯧꯔꯤ ꯁꯉꯥꯏ ꯐꯦꯁꯇꯤꯕꯦꯜꯅ ꯆꯤꯡꯕ ꯑꯃꯗꯤ ꯁꯉꯥꯏ ꯐꯦꯁꯇꯤꯕꯦꯜ ꯁꯤꯡꯖꯨ ꯐꯦꯁꯇꯤꯕꯦꯜ ꯑꯩꯈꯣꯏꯒꯤ ꯑꯣꯏꯕ ꯅꯥꯠꯀꯤ ꯑꯣꯏꯕ ꯐꯦꯁꯇꯤꯕꯦꯜꯁꯤꯡ ꯑꯁꯤ ꯇꯧꯗꯨꯅ ꯃꯥꯂꯦꯝꯒꯤ ꯃꯤꯌꯥꯝꯗ ꯁꯛ ꯇꯥꯛꯄꯗ ꯅꯠꯇꯅ ꯑꯩꯈꯣꯏꯒꯤ ꯄꯣꯠꯆꯩꯁꯤꯡ ꯑꯁꯤ ꯑꯋꯥꯡꯕ ꯊꯥꯛꯇ ꯄꯨꯈꯠꯅꯕꯁꯨ ꯍꯣꯠꯅꯩ ꯑꯁꯨꯝꯅ ꯏꯁꯇꯦꯠ ꯄꯨꯝꯕ ꯁꯤꯟꯕ ꯊꯨꯡꯅ ꯇꯧꯔꯤꯕ ꯊꯧꯔꯝꯁꯤꯡ ꯑꯁꯤꯗ ꯑꯩꯈꯣꯏꯒꯤ ꯂꯩꯉꯥꯛ ꯑꯁꯤꯅꯁꯨ ꯑꯆꯧꯕ ꯊꯧꯗꯥꯡ ꯂꯧꯗꯨꯅ ꯑꯩꯈꯣꯏꯒꯤ ꯁꯛꯇꯝ ꯑꯁꯤ ꯇꯥꯛꯅꯕ ꯃꯈꯣꯏꯅ ꯍꯣꯠꯅꯕꯤ ꯑꯗꯨꯝ ꯑꯣꯏꯅꯃꯛ ꯍꯟꯇꯛꯀꯤ ꯃꯇꯥꯡ ꯃꯇꯝ ꯑꯁꯤ ꯈꯔ ꯑꯁꯤꯗ ꯀꯥꯡꯂꯨꯞꯀꯤ ꯏꯔꯥꯡ ꯑꯃ ꯊꯣꯛꯈꯤꯕ ꯃꯔꯝꯅ ꯍꯧꯖꯤꯛꯀꯤ ꯑꯣꯏꯅꯗꯤ ꯈꯨꯗꯣꯡ ꯆꯥꯗꯕ ꯀꯌꯥ ꯂꯩꯕꯗꯒꯤ ꯍꯥꯏꯔꯤꯕꯁꯤꯡ ꯑꯁꯤ ꯇꯧꯗ꯭ꯔꯦ ꯑꯁꯤꯒꯨꯝꯕ ꯑꯁꯤꯅ ꯂꯝꯗꯝ ꯑꯁꯤꯒꯤ ꯃꯤꯑꯣꯏ ꯀꯌꯥꯗꯁꯨ ꯃꯔꯨ ꯑꯣꯏꯅ ꯈꯨꯠꯁꯥ ꯍꯩꯕ ꯄꯣꯠꯆꯩ ꯄꯨꯊꯣꯛꯂꯤꯕ ꯑꯃꯗꯤ ꯀꯜꯆꯔꯒꯤ ꯃꯔꯝꯗ ꯇꯧꯔꯤꯕ ꯃꯤꯑꯣꯏꯁꯤꯡ ꯑꯁꯤꯗꯅ ꯑꯃꯨꯛꯀ ꯍꯦꯟꯅ ꯅꯨꯡꯉꯥꯏꯇꯕ ꯁꯤꯡ ꯑꯗꯨ ꯑꯋꯥꯕꯁꯤꯡ ꯑꯗꯨ ꯃꯥꯏꯌꯣꯛꯅꯩ